ꯗꯥꯟꯁ ꯍꯥꯏꯔꯤꯕ ꯈꯣꯜꯂꯣꯏꯁꯤꯅ ꯑꯩꯈꯣꯏꯒꯤ ꯂꯣꯟ ꯊꯣꯛꯆꯗꯕ ꯑꯗꯨꯒ ꯑꯩꯈꯣꯏꯒꯤ ꯄꯥꯎ ꯐꯥꯎꯅꯕꯗ ꯈꯨꯗꯣꯡ ꯆꯥꯗꯕ ꯂꯩꯔꯁꯨ ꯗꯥꯟꯁ ꯍꯥꯏꯔꯤꯕꯁꯤꯅ ꯑꯩꯈꯣꯏꯒꯤ ꯍꯥꯏꯕꯁꯨ ꯊꯣꯛꯆꯗꯕ ꯅꯠꯇ꯭ꯔꯒ ꯍꯥꯏꯕꯁꯨ ꯈꯪꯖꯗꯕ ꯃꯤꯁꯤꯡꯒꯤꯗꯃꯛꯇ ꯍꯥꯏꯕꯁꯨ ꯊꯣꯛꯆꯗꯕ ꯇꯥꯁꯨ ꯇꯥꯖꯗꯕꯒꯤꯗꯃꯛꯁꯤꯗ ꯑꯩꯈꯣꯏꯒꯤ ꯗꯥꯟꯁꯀꯤ ꯖꯒꯣꯏꯒꯤ ꯃꯇꯧꯁꯤꯅ ꯃꯤꯕꯨ ꯒ꯭ꯌꯥꯟ ꯇꯥꯍꯜꯂꯤ ꯑꯗꯨꯒ ꯃꯤꯁꯨ ꯈꯪꯍꯜꯂꯤ ꯀꯃꯥꯏꯅ ꯈꯪꯍꯟꯕ꯭ꯔꯥ ꯍꯥꯏꯁꯤꯗ ꯑꯩꯈꯣꯏꯒꯤ ꯖꯒꯣꯏ ꯈꯨꯇꯧꯁꯤꯅ ꯃꯤꯕꯨ ꯄꯦꯜꯍꯟꯕ ꯑꯗꯨꯒ ꯃꯤꯕꯨ ꯅꯨꯡꯉꯥꯏꯍꯟꯕ ꯑꯗꯨꯒ ꯃꯤꯕꯨ ꯌꯥꯝꯅ ꯅꯨꯡꯁꯤꯅꯕ ꯑꯗꯨꯒ ꯃꯤꯅ ꯌꯦꯡꯕꯀꯥꯟꯗꯁꯨ ꯌꯥꯝꯅꯁꯨ ꯄꯥꯝꯖꯕ ꯑꯗꯨꯒ ꯌꯥꯝꯅꯁꯨ ꯃꯤꯅꯨꯡꯁꯤ ꯂꯩꯕ ꯍꯥꯏꯕ ꯑꯩꯈꯣꯏꯒꯤ ꯗꯥꯟꯁꯀꯤ ꯈꯣꯟꯊꯣꯛꯁꯤꯅ ꯋꯥꯍꯩꯁꯤꯅ ꯐꯣꯡꯗꯣꯛꯄ ꯉꯝꯗ꯭ꯔꯁꯨ ꯑꯩꯈꯣꯏꯒꯤ ꯗꯥꯟꯁꯀꯤ ꯑꯦꯛꯁꯟ ꯍꯥꯏ ꯇꯥꯔꯦ ꯃꯗꯨꯅ ꯃꯤꯒꯤ ꯄꯨꯛꯆꯦꯜ ꯄꯨꯛꯅꯤꯡꯗ ꯊꯕꯛ ꯇꯧꯕꯁꯨ ꯉꯝꯖꯕ ꯋꯥꯈꯜ ꯑꯃꯈꯛꯇꯅꯤ ꯑꯩꯈꯣꯏꯒꯤ ꯋꯥꯍꯩꯅ ꯂꯣꯟꯁꯨ ꯍꯥꯏꯕꯁꯨ ꯉꯝꯗ꯭ꯔꯁꯨ ꯗꯥꯟꯁꯀꯤ ꯑꯦꯛꯁꯟ ꯗꯥꯟꯁꯀꯤ ꯈꯨꯇꯧꯁꯤꯅ ꯃꯤꯕꯨ ꯄꯨꯛꯅꯤꯡ ꯁꯨꯝꯍꯠꯄ ꯃꯤꯕꯨ ꯒ꯭ꯌꯥꯟ ꯇꯥꯍꯟꯕ ꯉꯝꯖꯩ